ꯎꯝ ꯍꯥꯏꯌꯨ ꯌꯥꯅꯤ ꯌꯥꯅꯤ ꯌꯥꯅꯤ ꯌꯥꯅꯤ ꯍꯧꯖꯤꯛꯇꯤ ꯊꯥꯎ ꯂꯥꯡ ꯇꯥꯡꯕꯅꯤꯅ ꯈꯔ ꯍꯥꯞꯄꯨꯅꯦ ꯂꯨꯄꯥ ꯆꯥꯇꯔꯨꯛꯇꯣ ꯄꯤꯔꯣꯅꯦ ꯆꯃꯉꯥꯗꯨꯗꯤ ꯍꯧꯖꯤꯛ ꯊꯥꯎ ꯂꯥꯡꯒ ꯇꯥꯡꯕꯅꯤꯅ ꯌꯥꯗꯦꯅꯦ ꯆꯥꯇꯔꯨꯛꯇꯨ ꯑꯗꯨꯝ ꯄꯤꯔꯣꯅꯦ ꯍꯧꯖꯤꯛꯇꯤ ꯌꯥꯔꯔꯣꯏꯅꯦ ꯍꯌꯦꯡ ꯑꯣꯏꯅ ꯆꯠꯁꯤꯅꯦ ꯍꯌꯦꯡ ꯅꯨꯃꯤꯗꯥꯡ ꯋꯥꯏꯔꯝ ꯌꯥꯔꯣꯏꯗ꯭ꯔꯣ ꯑꯣ ꯐꯔꯦ ꯐꯔꯦ